ꯁ꯭ꯀꯨꯜ ꯇꯝꯂꯕ ꯃꯇꯨꯡꯗ ꯃꯍꯩꯔꯣꯏ ꯈꯨꯗꯤꯡꯃꯛꯅ ꯑꯋꯥꯡꯕ ꯊꯥꯛꯀꯤ ꯃꯍꯩ ꯃꯁꯤꯡ ꯂꯣꯏꯅꯃꯛ ꯇꯝꯃꯦ ꯍꯥꯏꯕꯗꯨꯗꯤ ꯂꯥꯟꯒꯅꯤ ꯃꯔꯝꯗꯤ ꯃꯤꯑꯣꯏ ꯈꯔꯅ ꯑꯍꯦꯟꯕ ꯃꯍꯩ ꯃꯁꯤꯡ ꯇꯝꯕ ꯆꯠꯈꯤ ꯑꯗꯨꯒ ꯈꯔꯅ ꯏꯃꯨꯡꯒꯤ ꯀꯔꯕꯥꯔꯗ ꯃꯇꯦꯡ ꯌꯥꯎꯁꯤꯟꯈꯤ ꯑꯁꯨꯝꯅ ꯃꯤꯑꯣꯏ ꯈꯔꯒ ꯈꯔꯒꯗꯤ ꯃꯥꯟꯅꯗꯦ ꯁꯥꯇ꯭ꯔ ꯈꯔ ꯈꯔꯗꯤ ꯃꯥꯟꯅꯗꯦ ꯀꯌꯥ ꯑꯃꯅ ꯃꯥꯅ ꯄꯥꯝꯖꯕ ꯂꯝꯕꯤꯗ ꯁꯤꯟꯐꯝꯗ ꯆꯠꯈꯤ ꯑꯃꯁꯨꯡ ꯈꯔ ꯑꯃꯅ ꯃꯍꯩ ꯃꯈꯥ ꯇꯝꯊꯗꯨꯅ ꯑꯋꯥꯡꯕ ꯊꯥꯛꯇ ꯃꯍꯩ ꯇꯝꯗꯨꯅ ꯈꯔ ꯑꯃꯅ ꯂꯩꯍꯧꯋꯤ ꯑꯁꯨꯝꯅ ꯃꯤꯑꯣꯏ ꯑꯃꯒ ꯑꯃꯒ ꯃꯥꯟꯅꯗꯦꯅ ꯍꯥꯏꯖꯅꯤꯡꯏ